ꯑꯥ ꯁꯣꯏꯕꯝ ꯂꯩꯀꯥꯏꯗ ꯂꯩꯔꯦ ꯁꯣꯏꯕꯝ ꯂꯩꯀꯥꯏꯗ ꯎꯝ ꯅꯪ ꯉꯥꯏꯔꯒ ꯂꯩꯔꯦ ꯂꯥꯛꯑꯣ ꯈꯔ ꯊꯨꯅ ꯂꯥꯛꯑꯣ ꯌꯥꯗ꯭ꯔꯦ ꯑꯩꯗꯣ ꯑꯗꯨꯅꯅꯤ ꯊꯦꯡꯖꯤꯜꯂꯛꯑꯕꯅꯤꯅ ꯃꯇꯝꯁꯦ ꯅꯨꯡꯗꯥꯡ ꯑꯣꯏꯔꯛꯑꯕꯅꯤꯅ ꯑꯩꯗꯣ ꯐꯔꯛ ꯇꯥꯔꯦ ꯑꯗꯨꯒꯤ ꯍꯣꯏ ꯈꯔ ꯊꯨꯅ ꯂꯥꯛꯑꯣ ꯌꯧꯔꯛꯑꯣ ꯌꯧꯔꯛꯑꯣ ꯎꯝ ꯁꯣꯏꯕꯝ ꯂꯩꯀꯥꯏꯒꯤ ꯇꯥꯔꯐꯤꯛ ꯄꯣꯏꯟꯗꯣ ꯑꯗꯨꯗ ꯑꯩ ꯉꯥꯏꯔ ꯅꯪ ꯂꯩꯔꯦ ꯉꯥꯏꯔꯒ ꯑ ꯇꯔꯅꯤꯡ ꯄꯣꯏꯟꯗ ꯂꯦꯞꯄ ꯁꯤꯗ ꯉꯥꯏꯔꯝꯃꯒꯦ